ꯍꯂꯣ ꯑꯣ ꯅꯨꯡꯉꯥꯏꯔꯤꯕ꯭ꯔꯣ ꯅꯨꯡꯉꯥꯏꯕꯗꯨꯗ ꯑꯃꯨꯛꯀ ꯍꯦꯟ ꯅꯨꯡꯉꯥꯏꯅꯕ ꯁꯤꯅꯦꯃꯥ ꯌꯦꯡ ꯆꯧꯁꯦ

ꯏꯃꯨꯡꯗꯒ ꯆꯩꯅꯕꯒ ꯌꯥꯎꯔꯣꯏꯗ꯭ꯔꯣ ꯑꯁ ꯑꯦ ꯅꯪꯒꯤ ꯄꯨꯅꯤꯡꯕ ꯅꯆꯥ ꯅꯁꯨ ꯑꯗꯨꯝ ꯍꯥꯏꯔꯛꯑꯣ ꯃꯤ ꯃꯁꯤꯡꯗꯣ ꯑꯥ ꯑꯥ ꯑꯣ ꯃꯐꯝ ꯍꯣꯜꯕꯨꯔꯣ ꯀꯣꯅꯨꯡ ꯃꯃꯥꯡꯗ ꯂꯩꯕꯅꯦ ꯃꯅꯤꯄꯨꯔꯤ ꯐꯤꯂꯝ ꯗꯤꯕ꯭ꯂꯞꯃꯦꯟ ꯁꯣꯁꯥꯏꯇꯤ ꯍꯥꯏꯕꯗꯣ ꯑꯗꯨꯗ ꯌꯦꯡꯉꯨꯁꯦ ꯑꯍꯜ ꯑꯣꯏꯔꯝꯅꯤꯅ ꯑꯅꯧ ꯑꯔꯥꯛ ꯈꯔꯁꯨ ꯌꯦꯡꯉꯨꯁꯦ ꯍꯣꯏ ꯍꯣꯏ ꯍꯣꯏ ꯌꯦꯡꯁꯤ ꯌꯦꯡꯁꯤ ꯅꯪ ꯅꯆꯥ ꯅꯁꯨ ꯄꯨꯒꯗꯕꯗꯣ ꯃꯁꯤꯡꯗꯣ ꯍꯦꯛ ꯍꯥꯏꯔꯛꯎ ꯈꯔ ꯃꯥꯡꯖꯧꯅꯅ ꯍꯥꯏꯔꯛꯀꯦ ꯑꯩꯁꯨ ꯍꯣꯏ ꯍꯣꯏ ꯍꯣꯏ ꯍꯣꯏ ꯀꯔꯤ ꯐꯤꯂꯝ ꯌꯦꯡꯁꯤꯒꯦ ꯃꯣꯏ ꯇꯧꯔꯝꯕ ꯑꯃ ꯅꯨꯡꯁꯤꯕꯒꯤꯗꯃꯛ ꯅꯨꯡꯁꯤꯕ ꯀꯥꯏꯅ ꯇꯧꯔꯤ ꯌꯥꯝ ꯍꯥꯏ ꯑꯗꯨ ꯑꯣꯏꯅ ꯌꯦꯡꯉꯁꯨ ꯌꯦꯡꯁꯤ ꯍꯦꯛ ꯅꯍꯥ ꯈꯔ ꯑꯣꯟꯊꯣꯛꯅꯕ ꯅꯍꯥ ꯈꯔ ꯑꯣꯟꯊꯣꯛꯅꯕ ꯐꯔꯦ ꯐꯔꯦꯅꯦ ꯑꯗꯨꯗꯤ ꯊꯝꯃꯒꯦꯀꯣ